ꯏꯂꯦꯛꯇ꯭ꯔꯤꯛ ꯍꯤꯇꯔꯁꯤ ꯑꯩ ꯃꯁꯤ ꯌꯥꯝ ꯄꯥꯝꯗꯦ ꯑꯃꯁꯨꯡ ꯃꯁꯤ ꯑꯩ ꯁꯤꯁꯨ ꯁꯤꯖꯤꯟꯅꯗꯦ ꯃꯁꯤ ꯄꯥꯝꯗꯕꯒꯤ ꯃꯔꯝꯗꯤ ꯃꯁꯤ ꯊꯥꯔꯛꯄ ꯃꯇꯝꯗ ꯏꯂꯦꯛꯇ꯭ꯔꯤꯛꯀꯤ ꯋꯥꯠꯁꯨ ꯌꯥꯝ ꯆꯥꯏ ꯃꯩ ꯌꯥꯝ ꯆꯥꯏ ꯂꯣꯏꯅꯅ ꯃꯁꯤ ꯁꯤꯖꯤꯟꯅꯕꯅ ꯑꯉꯥꯡꯁꯤꯡ ꯑꯃꯗꯤ ꯏꯃꯨꯡꯒꯤ ꯐꯦꯃꯦꯂꯤ ꯃꯦꯝꯕꯔꯁꯤꯡꯗ ꯆꯤꯡꯕ ꯈꯣꯠꯄ ꯌꯥꯝꯅ ꯌꯥꯎꯏ ꯑꯃꯁꯨꯡ ꯁꯤꯕ ꯌꯥꯕꯒꯤ ꯈꯨꯗꯣꯡ ꯊꯤꯕꯁꯨ ꯂꯩ ꯂꯣꯏꯅ ꯂꯣꯏꯅꯅ ꯑꯦꯂꯦꯛꯇ꯭ꯔꯤꯛꯀꯤ ꯋꯌꯥꯔ ꯑꯃꯗꯤ ꯃꯁꯤꯒꯤ ꯅꯝꯁꯤꯜꯂꯤꯕ ꯁꯣꯀꯦꯠ ꯁꯨꯋꯤꯁꯅ ꯆꯤꯡꯕꯗꯁꯨ ꯌꯥꯝꯅ ꯋꯥꯠ ꯃꯩ ꯌꯥꯝ ꯆꯥꯕ ꯁꯤ ꯁꯤꯖꯤꯟꯅꯕꯅ ꯃꯔꯝ ꯑꯣꯏꯔ ꯀꯥꯟꯗ ꯑꯩꯈꯣꯏꯒꯤ ꯌꯥꯝ ꯊꯨꯅ ꯗꯦꯃꯦꯖ ꯇꯧꯕ ꯃꯌꯥꯝ ꯑꯃ ꯌꯥꯎꯏ ꯑꯗꯨꯅ ꯑꯩꯈꯣꯏ ꯑꯦꯂꯦꯛꯇ꯭ꯔꯤꯛꯀꯤ ꯄꯣꯠꯁꯤ ꯁꯤꯖꯤꯟꯅꯔꯝꯗꯥꯏꯗ ꯌꯥꯝꯅ ꯆꯦꯛꯁꯤꯟꯕ ꯑꯃ ꯗꯔꯀꯥꯔ ꯑꯣꯏꯕ ꯑꯃ ꯂꯩ ꯑꯗꯣ ꯌꯥꯝꯅ ꯅꯨꯡꯉꯥꯏꯕ ꯌꯥꯎꯔꯒꯁꯨ ꯑꯃꯥꯡꯕꯅ ꯍꯦꯜꯂꯤ ꯍꯥꯏꯅ ꯈꯜꯂꯤ ꯑꯩꯒꯤ ꯃꯣꯠꯇꯗꯤ ꯑꯗꯨꯅ ꯑꯦꯂꯦꯛꯇ꯭ꯔꯤꯛ ꯍꯤꯇꯔ ꯁꯤꯖꯤꯟꯅꯕꯁꯤ ꯑꯩꯗꯤ ꯄꯥꯝꯖꯗꯦ ꯃꯁꯤ ꯅꯠꯇꯕ ꯑꯇꯣꯞꯄ ꯃꯤꯟꯁ ꯑꯃ ꯊꯤꯔꯒ ꯑꯩꯈꯣꯏꯅ ꯒ꯭ꯌꯥꯁꯇꯕꯨ ꯑꯣꯏꯔꯣ ꯑꯃꯗꯕꯨ ꯑꯣꯏꯔꯣ ꯃꯔꯝ ꯑꯃ ꯊꯤꯔꯒ ꯑꯣꯏꯅ ꯁꯤꯖꯤꯟꯅꯩ ꯑꯦꯂꯦꯛꯇ꯭ꯔꯤꯛ ꯍꯤꯇꯔꯗꯤ ꯑꯩ ꯊꯣꯏꯅ ꯁꯤꯖꯤꯟꯅꯗꯦ